ꯑꯩꯈꯣꯏꯒꯤ ꯈꯨꯡꯒꯪꯗ ꯈꯧꯅꯥꯎ ꯅꯥꯕ ꯐꯍꯟꯕꯒꯤ ꯃꯃꯤꯡ ꯂꯩꯔꯕ ꯂꯥꯏꯌꯦꯡꯕꯒꯤ ꯃꯑꯣꯡ ꯍꯥꯏꯔꯒꯗꯤ ꯃꯥꯏꯕꯤ ꯁꯤꯡꯅ ꯊꯥꯎ ꯊꯨꯝ ꯁꯣꯜꯂꯒ ꯑꯩꯈꯣꯏꯒꯤ ꯅꯥꯔꯤꯕ ꯈꯅꯥꯎ ꯄꯣꯝꯃꯤꯕ ꯃꯐꯝꯗꯨꯗ ꯇꯩꯔꯒ ꯃꯈꯣꯏꯅ ꯏꯁꯣꯔꯒꯤ ꯑꯣꯏꯕ ꯂꯥꯏꯁꯣꯟ ꯁꯣꯜꯂꯒ ꯂꯥꯏꯌꯦꯡꯕꯗꯣ ꯑꯗꯨ ꯑꯣꯏ